ꯐꯥꯔꯝꯗ ꯌꯦꯟ ꯉꯥꯅꯨ ꯂꯣꯏꯔꯤꯕꯁꯤꯡꯅ ꯑꯃꯗꯤ ꯌꯦꯟ ꯉꯥꯅꯨ ꯃꯆꯥ ꯁꯦꯝꯅꯕꯒꯤꯗꯃꯛꯇ ꯑꯐꯕ ꯚꯦꯔꯥꯏꯇꯤꯁ ꯑꯐꯕ ꯖꯤꯅꯦꯇꯤꯛꯁ ꯑꯐꯕ ꯑꯗꯨꯃꯥꯏꯅ ꯑꯐꯕ ꯄꯦꯔꯦꯟꯁꯁꯤꯡ ꯊꯝꯕꯤꯕ ꯃꯊꯧ ꯇꯥꯏ ꯑꯗꯨꯅ ꯁꯤꯁꯤꯡꯁꯦ ꯍꯥꯟꯅ ꯈꯪꯗꯣꯛꯑꯒ ꯐꯖꯅ ꯊꯝꯕꯤꯕ ꯇꯥꯔꯒꯗꯤ ꯑꯐꯕ ꯃꯆꯥ ꯄꯨꯊꯣꯛꯄ ꯉꯝꯒꯅꯤ